ꯍꯜꯂꯣ ꯁꯤ ꯑꯜ ꯍꯌꯥꯠꯀꯤ ꯃꯤ ꯑꯣꯏꯕꯤꯔꯕꯣ ꯑꯩꯅ ꯍꯥꯟꯅ ꯈꯥꯡꯉꯕꯣꯛ ꯃꯨꯁꯝ ꯂꯩꯀꯥꯏꯗꯒꯤ ꯕꯤꯔꯌꯥꯅꯤ ꯊꯤꯟꯕꯤꯔꯛꯅꯕ ꯑꯣꯗꯔ ꯇꯧꯖꯈꯤꯕꯗꯣ ꯑꯩ ꯍꯧꯖꯤꯛ ꯊꯧꯕꯥꯜ ꯕꯖꯥꯔꯗ ꯂꯩꯖꯔꯦ ꯑꯗꯨꯅ ꯌꯥꯔꯒꯗꯤ ꯊꯧꯕꯥꯜ ꯕꯖꯥꯔꯗ ꯑꯣꯏꯅ ꯗꯦꯂꯤꯕꯔꯤ ꯇꯧꯕꯤꯔꯛꯅꯕ ꯍꯥꯏꯖꯔꯤ ꯊꯝꯖꯔꯒꯦ